ꯍꯣꯏ ꯌꯥꯏꯌꯦ ꯑꯗꯨꯃꯥꯏꯅ ꯇꯧꯁꯦ ꯗꯦꯠ ꯀꯌꯥꯗ ꯇꯧꯁꯦ ꯍꯥꯏꯒꯦ ꯑꯥ ꯀꯅꯥꯁꯨ ꯃꯇꯝꯗꯣ ꯌꯦꯡꯉꯒꯀꯣ ꯑꯗꯨꯒꯤ ꯃꯇꯨꯡ ꯏꯟꯅ ꯇꯧꯁꯤ ꯌꯥꯕ꯭ꯔꯥ

ꯍꯣꯏ ꯌꯥꯏ

ꯀꯔꯤ ꯀꯔꯤ ꯔꯤꯐ꯭ꯔꯦꯁꯃꯦꯟ ꯇꯧꯁꯤꯒꯦ ꯍꯣꯏ ꯍꯣꯏ ꯌꯥꯏꯌꯦ ꯄꯨꯡ ꯀꯌꯥꯗ ꯂꯥꯛꯇꯣꯏꯅꯣ ꯃꯈꯣꯏꯗꯨ ꯍꯣꯏ ꯑꯗꯨꯃꯥꯏ ꯇꯧꯔꯁꯤꯀꯣ ꯌꯥꯔꯦ ꯑꯗꯨꯗꯤ ꯊꯝꯃꯒꯦꯀꯣ ꯑꯣꯐ ꯇꯧꯔꯒꯦ